ꯑꯩꯈꯣꯏꯒꯤ ꯅꯥꯠꯀꯤ ꯆꯠꯅꯕꯤ ꯑꯣꯏꯕ ꯂꯟ ꯑꯁꯤ ꯉꯥꯛꯅꯕ ꯄꯥꯝꯕꯩ ꯍꯥꯏꯔꯒꯗꯤ ꯑꯩꯒꯤ ꯋꯥꯈꯜꯗꯗꯤ ꯑꯩꯈꯣꯏꯒꯤ ꯊꯥꯏꯅꯗꯒꯤ ꯂꯩꯔꯛꯑꯕ ꯏꯄꯥ ꯏꯄꯨꯗꯒꯤ ꯂꯩꯔꯛꯂꯕ ꯆꯠꯅꯕꯤ ꯃꯌꯥꯝ ꯑꯁꯤ ꯉꯥꯛꯇꯨꯅ ꯆꯠꯄ ꯑꯗꯒꯤ ꯃꯊꯛꯇ ꯑꯃꯨꯛ ꯑꯩꯈꯣꯏꯒꯤ ꯂꯣꯟ ꯁꯤꯖꯤꯅꯕꯗ ꯂꯣꯟꯌꯥꯟ ꯌꯥꯎꯕꯤꯗꯕ ꯑꯗꯒꯤ ꯊꯧꯗꯣꯛ ꯋꯥꯊꯣꯛ ꯊꯣꯛꯄꯗ ꯃꯤꯌꯥꯝ ꯃꯤꯌꯥꯟꯆꯥꯁꯤꯡꯒꯤ ꯃꯇꯧ ꯇꯝꯗꯕ ꯑꯁꯤ ꯍꯥꯏꯅꯤꯡꯉꯤ